ꯑꯩꯅ ꯑꯦꯃꯥꯖꯣꯟ ꯄꯦꯃꯦꯟꯇꯒꯤ ꯅꯨꯡꯊꯪ ꯑꯃ ꯑꯣꯟꯂꯥꯏꯟꯗꯒꯤ ꯀꯛꯆꯩ ꯃꯗꯨꯒꯤ ꯅꯨꯡꯊꯪ ꯑꯗꯣ ꯂꯨꯄꯥ ꯆꯥꯝꯃꯉꯥ ꯒ ꯃꯔꯐꯨ ꯄꯤ ꯑꯗꯨꯒ ꯅꯨꯡꯊꯪ ꯑꯗꯣ ꯌꯥꯝꯅ ꯅꯨꯡꯉꯥꯏꯕ ꯍꯥꯏꯕꯗꯤ ꯄꯥꯏꯕꯗꯁꯨ ꯅꯨꯡꯉꯥꯏꯕ ꯑꯗꯨꯗꯒꯤ ꯌꯣꯠ ꯃꯥꯒꯤ ꯌꯣꯠꯇꯣ ꯌꯥꯝꯅ ꯅꯨꯡꯉꯥꯏꯕ ꯌꯣꯠ ꯌꯣꯄꯤ ꯑꯦꯅꯤ ꯀꯔꯤꯒꯨꯝꯕ ꯑꯃ ꯌꯩꯕ ꯃꯇꯝꯗ ꯄꯥꯛꯁꯟꯕ ꯀꯣꯞꯁꯟꯕ ꯀꯔꯤꯁꯨ ꯂꯩꯇꯕ ꯑꯗꯨꯒ ꯃꯇꯝꯁꯨ ꯀꯨꯏꯅ ꯆꯠꯄ ꯑꯗꯨꯒ ꯍꯦꯟꯗꯜꯗꯒꯤ ꯈꯨꯠ ꯄꯥꯏꯐꯝ ꯀꯩ ꯁꯨ ꯌꯥꯝꯅ ꯅꯨꯡꯉꯥꯏꯕ ꯑꯗꯨ ꯑꯣꯏꯈꯤ ꯌꯥꯝꯅ ꯅꯨꯡꯉꯥꯏꯕ ꯅꯨꯡꯊꯪ ꯍꯥꯏꯕꯗꯣ ꯑꯣꯏ